ꯑꯩꯈꯣꯏ ꯚꯥꯔꯠꯇ ꯃꯥꯡꯁꯤꯜꯂꯛꯂꯕ ꯑꯃꯁꯨꯡ ꯉꯥꯛꯇꯨꯅ ꯊꯝꯕ ꯃꯊꯧ ꯇꯥꯔꯤꯕꯁꯦ ꯃꯑꯣꯡꯁꯦ ꯈꯔꯁꯦ ꯃꯣꯏ ꯀꯩꯅꯣ ꯃꯗꯨꯕꯅꯤ ꯄꯦꯟꯇꯤꯡ ꯑꯗꯨꯒꯨꯝꯕ ꯍꯥꯏꯕꯒ ꯀꯥꯂꯤꯀꯠ ꯄꯦꯟꯇꯤꯡ ꯐꯥꯛ ꯄꯦꯟꯇꯤꯡ ꯔꯣꯒꯟ ꯑꯥꯔꯠ ꯑꯗꯨꯒ ꯆꯥꯟꯅ ꯄꯥꯠꯅꯥ ꯇꯣꯏꯁ ꯀꯨꯝꯕꯀꯣ ꯑꯗꯨꯒ ꯊꯝꯖꯄꯨꯔ ꯄꯦꯟꯇꯤꯡꯒꯨꯝꯕꯁꯨ ꯋꯥꯔꯂꯤ ꯑꯥꯔꯠꯀꯨꯝꯕ ꯄꯥꯇꯥ ꯆꯤꯇ꯭ꯔꯥꯒꯨꯝꯕ ꯕ꯭ꯔꯤꯗꯤ ꯋꯥꯔ ꯍꯥꯏꯕꯒꯨꯝꯕ ꯇꯣꯗꯥ ꯑꯦꯝꯕꯣꯏꯗ꯭ꯔꯤ ꯍꯥꯏꯕꯒꯨꯝꯕ ꯑꯗꯨꯒꯨꯝꯕꯁꯦ ꯌꯥꯝ ꯇꯧꯗ꯭ꯔꯦꯕꯀꯣ ꯑꯗꯨ ꯀꯔꯤ ꯖꯥꯒꯥ ꯇꯧꯔꯒ ꯃꯣꯏ ꯀꯩꯅꯣ ꯀꯃꯥꯏꯅ ꯄ꯭ꯔꯤꯖꯥꯚ ꯇꯧꯒꯦ ꯍꯥꯏꯕꯁꯦ ꯒꯣꯔꯃꯦꯟꯗꯒꯤ ꯁꯔꯀꯥꯔꯗꯒꯤ ꯏꯅꯤꯁꯤꯌꯦꯇꯤꯕ ꯂꯧꯕꯀꯣ ꯑꯗꯨꯒꯨꯝꯕ ꯂꯧꯔꯒ ꯁꯤꯁꯦ ꯈꯩꯕ ꯑꯍꯩꯕ ꯑꯥꯔꯇꯤꯁꯁꯤꯡꯁꯦ ꯁꯨꯃꯥꯏꯅ ꯇꯧꯅꯤ ꯍꯣꯏꯅꯦ ꯄ꯭ꯔꯣꯃꯣꯠ ꯇꯧꯔꯒ ꯅꯠꯇ꯭ꯔꯒ ꯑꯦꯋꯥꯔꯅꯦꯁ ꯄꯤꯔꯒ ꯁ꯭ꯀꯨꯜꯒꯤ ꯑꯣꯏꯅ ꯑꯃ ꯁꯥꯇ꯭ꯔꯥꯁꯤꯡ ꯂꯧꯔꯒ ꯇꯝꯕꯤꯕꯒꯨꯝꯕꯁꯨ ꯇꯧꯕꯅ ꯐꯩ ꯑꯣꯏꯅ ꯈꯜꯂꯦꯀꯣ ꯅꯠꯇ꯭ꯔꯗꯤꯅꯦ ꯇꯝꯕꯤꯕ ꯀꯩꯅꯣ ꯍꯩꯔꯤꯕ ꯃꯤꯅ ꯀꯩꯅꯣ ꯑꯗꯨꯝ ꯑꯇꯩꯗ ꯇꯥꯛꯄꯤꯗ꯭ꯔꯗꯤ ꯑꯗꯨꯝ ꯑꯗꯨꯒꯤ ꯀꯜꯆꯔ ꯑꯗꯨꯒꯤ ꯏꯁꯇꯥꯏꯜꯁꯦ ꯃꯥꯡꯈ꯭ꯔꯅꯤꯀꯣ ꯑꯗꯨꯅ ꯑꯗꯨꯒꯨꯝꯕ ꯇꯧꯔꯅꯤ ꯑꯗꯨꯒ ꯅꯠꯇ꯭ꯔꯒ ꯑꯦꯟ ꯖꯤ ꯑꯣꯒꯤ ꯑꯣꯏꯅ ꯒꯣꯔꯃꯦꯟ ꯅꯠꯇ꯭ꯔꯁꯨ ꯑꯦꯟ ꯖꯤ ꯑꯣ ꯑꯣꯏꯅ ꯇꯧꯕꯁꯨ ꯑꯗꯨꯒꯨꯝꯕ ꯐꯔꯛ ꯈꯔ ꯌꯦꯡꯂꯒ ꯁꯥꯟꯅꯕ ꯀꯩꯅꯣ ꯀꯩꯀꯥꯒ ꯂꯣꯏꯅ ꯑꯥꯔꯠ ꯏꯁꯇꯥꯏꯜꯁꯦ ꯇꯥꯛꯄꯤꯔꯗꯤ ꯑꯦꯋꯥꯔꯅꯦꯁ ꯄꯤꯔꯗꯤ ꯑꯗꯨꯒꯨꯝꯕꯁꯦ ꯌꯥꯝ ꯐꯗꯣꯏꯅꯤ ꯑꯣꯏꯅ ꯈꯜꯂꯦꯀꯣ ꯑꯉꯥꯡꯁꯤꯡꯁꯨ ꯑꯍꯩꯕ ꯀꯩꯅꯣ ꯃꯤꯗ ꯀꯩꯅꯣ ꯑꯣꯟꯂꯥꯏꯟꯗꯒꯤ ꯇꯥꯛꯄꯤꯕ ꯑꯣꯏꯅ ꯇꯧꯔꯁꯨ ꯃꯤ ꯃꯌꯥꯝꯗꯨꯗ ꯃꯤ ꯌꯥꯝ ꯑꯣꯟꯂꯥꯏꯟ ꯑꯣꯏꯅ ꯇꯧꯔꯗꯤ ꯃꯤꯁꯦ ꯀꯩꯅꯣ ꯃꯣꯏ ꯃꯤꯁꯦ ꯌꯥꯝꯅ ꯌꯦꯡꯕ ꯑꯦꯋꯥꯔꯅꯦꯁ ꯐꯪꯕ ꯌꯥꯕ ꯑꯃ ꯊꯣꯛꯂꯛꯅꯤꯀꯣ ꯃꯤ ꯌꯥꯝꯃꯗꯤ ꯃꯤ ꯀꯩꯅꯣ ꯑꯍꯩꯕ ꯑꯗꯨꯒꯨꯝꯕ ꯇꯝꯅꯤꯡꯕ ꯂꯩꯕ ꯃꯤꯁꯦ ꯌꯥꯝ ꯌꯥꯝꯒꯅꯤꯕ ꯑꯃꯨꯛꯀꯀꯣ ꯍꯦꯟꯒꯠꯂꯅꯤꯕ ꯑꯗꯨꯅ ꯑꯣꯟꯂꯥꯏꯟ ꯅꯠꯇ꯭ꯔꯒ ꯒꯣꯔꯃꯦꯟꯗꯒꯤ ꯏꯅꯤꯁꯤꯌꯦꯇꯤꯚ ꯑꯃ ꯂꯧꯔꯒ ꯅꯠꯇ꯭ꯔꯒ ꯑꯣꯟꯂꯥꯏꯟꯒꯤ ꯇꯧꯔꯦ ꯒꯣꯔꯃꯦꯟꯅ ꯏꯅꯤꯁꯤꯌꯦꯇꯤꯚ ꯇꯧꯔꯦ ꯅꯠꯇ꯭ꯔꯒ ꯒꯣꯔꯃꯦꯟꯅ ꯐꯥꯟꯒꯨꯝꯕ ꯅꯟ ꯒꯣꯔꯃꯦꯟ ꯑꯣꯏꯔꯁꯨ ꯐꯥꯟꯒꯨꯝꯕ ꯄꯤꯔꯒ ꯁꯤꯒꯤ ꯗꯤꯃꯥꯟꯁꯦ ꯇ꯭ꯔꯦꯗꯤꯁꯟꯅꯦꯜꯒꯤ ꯍꯥꯟꯅꯒꯤ ꯊꯥꯏꯅꯒꯤ ꯑꯣꯏꯅ ꯁꯨꯃꯥꯏꯅ ꯇꯧꯕꯅꯦ ꯁꯤꯁꯦ ꯑꯍꯩꯕꯅꯤ ꯁꯤ ꯁꯨꯃꯥꯏꯅ ꯐꯥꯕꯅꯤ ꯑꯗꯨꯒꯨꯝꯕ ꯇꯧꯔꯗꯤ ꯌꯥꯝ ꯅꯨꯡꯉꯥꯏꯅ ꯑꯩꯈꯣꯏꯒꯤ ꯑꯥꯔꯠꯁ ꯁꯤꯡꯁꯦ ꯀꯩꯅꯣ ꯄ꯭ꯔꯤꯖꯥꯚ ꯇꯧꯕ ꯉꯝꯒꯅꯤ ꯑꯣꯏꯅ ꯈꯜꯂꯦ